ꯑꯩꯒꯤ ꯈ꯭ꯋꯥꯏꯗꯒꯤ ꯆꯥꯎꯊꯣꯛꯆꯅꯤꯡꯉꯥꯏ ꯑꯣꯏꯕ ꯃꯥꯏ ꯄꯥꯛꯄ ꯍꯥꯏꯔꯒꯗꯤ ꯁꯦꯡꯅ ꯑꯩꯅ ꯇꯧꯕ ꯊꯕꯛ ꯇꯨꯒꯤꯗꯃꯛꯇ ꯃꯤꯅ ꯍꯔꯥꯎꯕꯤꯕ ꯃꯤꯅ ꯄꯦꯟꯕꯤꯕ ꯅꯠꯇ꯭ꯔꯒ ꯑꯩꯅ ꯃꯔꯝ ꯑꯣꯏꯔꯒ ꯀꯅꯥꯒꯨꯝꯕ ꯑꯃ ꯍꯔꯥꯎꯍꯟꯕ ꯑꯁꯤꯁꯦ ꯑꯩꯒꯤ ꯈ꯭ꯋꯥꯏꯗꯒꯤ ꯆꯥꯎꯊꯣꯛꯆꯕ ꯃꯥꯏ ꯄꯥꯛꯄꯅꯤ ꯍꯥꯏꯕꯗꯣ ꯍꯥꯏꯖꯅꯤꯡꯉꯤ ꯁꯦꯡꯅ ꯍꯥꯏꯔꯒꯗꯤ ꯑꯩꯅ ꯇꯧꯔꯤꯕ ꯊꯕꯛꯇꯨꯅ ꯀꯩꯒꯨꯝꯕ ꯑꯩꯅ ꯌꯥꯝ ꯄꯨꯛꯅꯤꯡ ꯆꯪꯅ ꯇꯧꯕꯤ ꯇꯧꯖꯔꯒꯁꯨ ꯃꯤꯗꯨꯅ ꯄꯦꯟꯕꯤꯗ꯭ꯔꯒꯗꯤ ꯑꯩ ꯌꯥꯝꯅ ꯅꯨꯡꯉꯥꯏꯖꯗꯦ ꯏꯁꯥꯖꯦ ꯊꯃꯣꯏ ꯌꯥꯝ ꯁꯣꯛꯆꯩ ꯇꯧꯕꯇꯕꯨ ꯑꯩꯒꯤ ꯁꯦꯡꯅ ꯃꯤꯗꯨꯅ ꯑꯩꯅ ꯈꯖꯤꯛꯇꯪ ꯇꯧꯕ ꯑꯣꯏꯔꯒꯁꯨ ꯃꯤꯗꯨꯨꯒꯤꯗꯃꯛꯇ ꯌꯥꯝ ꯆꯥꯎꯕꯅꯤ ꯈꯟꯖꯔꯒ ꯃꯅꯥ ꯌꯥꯝ ꯄꯦꯟꯖꯕꯗꯣ ꯁꯤꯁꯦ ꯑꯩꯒꯤ ꯈ꯭ꯋꯥꯏꯗꯒꯤ ꯆꯥꯎꯊꯣꯛꯆꯅꯤꯡꯉꯥꯏ ꯑꯣꯏꯕ ꯃꯥꯏ ꯄꯥꯛꯄꯅꯤ ꯍꯥꯏꯅ ꯂꯧꯖꯩ